ꯍꯧꯖꯤꯛ ꯑꯩ ꯏꯁꯥꯗ ꯑꯣꯏꯔꯤꯕ ꯊꯧꯗꯣꯛ ꯅꯨꯡꯉꯥꯏꯕ ꯍꯥꯏꯌꯨ ꯍꯥꯏ ꯇꯥꯔꯒꯗꯤ ꯑꯩ ꯑꯩ ꯍꯧꯖꯤꯛ ꯑꯗꯨꯝ ꯍꯥꯏꯗꯤ ꯋꯥꯈꯜ ꯃꯄꯨꯡ ꯐꯥꯅ ꯈꯟꯕ ꯉꯝꯕꯁꯤꯅꯦꯅ ꯈꯜꯂꯦ ꯃꯔꯝꯗꯤ ꯑꯩ ꯍꯧꯖꯤꯛ ꯋꯥꯈꯜ ꯃꯄꯨꯡ ꯐꯥꯔꯕꯅꯤꯅ ꯏꯁꯥꯗ ꯍꯣꯠꯅꯅꯤꯡꯕꯒꯤ ꯂꯦꯚꯦꯜ ꯑꯗꯨꯝꯕ ꯃꯌꯥꯝꯗꯨ ꯂꯣꯏꯅ ꯍꯦꯟꯒꯠꯂꯛꯑꯦ ꯑꯗꯨꯅ ꯑꯩ ꯐꯝꯃꯒ ꯂꯩꯔꯒꯗꯤ ꯄꯩꯁꯥ ꯐꯪꯉꯣꯏ ꯑꯗꯨꯅ ꯑꯩ ꯁꯨꯖ ꯅꯣꯝꯖꯔꯒ ꯑꯩꯒꯤ ꯅꯨꯡꯉꯥꯏꯕ ꯂꯝꯕꯤ ꯑꯃꯗꯤ ꯑꯗꯨꯝ ꯐꯪꯒꯅꯤ ꯍꯥꯏꯅ ꯈꯜꯂꯦ ꯑꯗꯨꯅ ꯑꯩ ꯍꯨꯖꯤꯛ ꯍꯨꯖꯤꯛ ꯊꯣꯛꯄ ꯊꯧꯗꯣꯛ ꯍꯥꯏꯔꯒꯗꯤ ꯑꯩ ꯁꯤꯁꯤꯅꯦ ꯍꯥꯏꯅ ꯑꯁꯤꯁꯤꯅꯦꯅ ꯍꯥꯏꯖꯅꯤꯡꯉꯦ ꯑꯗꯨꯗꯒ ꯑꯉꯥꯡ ꯑꯣꯏꯔꯤꯉꯩ ꯃꯇꯝꯗꯁꯨ ꯅꯨꯡꯉꯥꯏ ꯑꯗꯨꯕꯨ ꯅꯨꯡꯉꯥꯏ ꯇꯥꯔꯒꯁꯨ ꯃꯇꯝꯗꯨꯗꯅ ꯑꯩꯒꯤ ꯄꯦꯔꯦꯟꯁꯁꯤꯡꯗ ꯗꯤꯄꯦꯟ ꯂꯣꯏ ꯇꯧꯕ ꯑꯩꯈꯣꯏꯁꯤꯡꯁꯦꯀꯣ ꯑꯗꯨꯗꯨꯅ ꯏꯁꯥꯗ ꯏꯟꯗꯤꯄꯦꯟꯗꯦꯟ ꯑꯣꯏꯅ ꯍꯤꯡꯕꯗꯤ ꯉꯝꯃꯛꯇꯦ ꯑꯗꯨ ꯁꯤꯁꯦ ꯍꯥꯏꯖꯅꯤꯡꯉꯦ ꯑꯗꯨꯅ ꯃꯌꯥꯝꯁꯨ ꯃꯦꯆ꯭ꯋꯨꯔ ꯑꯣꯏꯔꯒ ꯑꯗꯣꯝ ꯋꯥꯈꯜ ꯑꯐꯕ ꯈꯟꯕꯤꯕ ꯐꯠꯇꯕ ꯋꯥꯈꯜ ꯈꯟꯕꯤꯅꯨꯅ ꯍꯥꯏꯖꯅꯤꯡꯉꯦ